ꯗꯥꯏꯔꯤꯌꯥ ꯇꯧꯕ ꯐꯅꯕ ꯍꯤꯗꯥꯛ ꯃꯅꯥ ꯃꯁꯤꯡꯒꯤ ꯑꯃ ꯑꯅꯤꯗꯪ ꯍꯥꯏꯒꯦ ꯁꯞꯄꯣꯁ ꯑꯩꯁꯤ ꯐꯥꯔꯃꯥꯁꯤ ꯌꯥꯝ ꯂꯥꯞꯅ ꯂꯩꯔꯦ ꯍꯥꯏꯅ ꯈꯜꯂꯣ ꯈꯨꯗꯛꯇ ꯆꯠꯄ ꯉꯝꯗ꯭ꯔꯒꯗꯤ ꯌꯨꯝꯗ ꯇꯧꯕ ꯌꯥꯕ ꯄꯤꯕ ꯌꯥꯕ ꯃꯅꯥ ꯃꯁꯤꯡꯒꯤ ꯍꯤꯗꯥꯛ ꯍꯥꯏꯔꯒꯗꯤ ꯑꯍꯥꯟꯕꯗ ꯍꯩꯔꯤꯠꯁꯦ ꯍꯩꯔꯤꯠ ꯍꯥꯏꯅ ꯍꯩ ꯑꯃ ꯂꯩ ꯑꯗꯨꯒꯤ ꯑꯅꯧꯕ ꯍꯩꯁꯤ ꯑꯩꯈꯣꯏꯅ ꯁꯨꯔꯒ ꯊꯨꯝ ꯃꯣꯔꯣꯛ ꯍꯥꯞꯂꯁꯨ ꯌꯥꯏ ꯍꯥꯞꯇ꯭ꯔꯁꯨ ꯌꯥꯏ ꯑꯗꯨ ꯁꯨꯔꯒ ꯃꯗꯨ ꯐꯖꯅ

ꯑꯗꯨ ꯆꯥꯔꯒꯗꯤ ꯗꯥꯏꯔꯤꯌꯥ ꯇꯧꯕꯁꯤ ꯑꯍꯜ ꯂꯃꯟꯁꯤꯡꯅ ꯁꯤꯖꯤꯟꯅꯔꯝꯃꯤ ꯑꯗꯨꯒ ꯑꯅꯤꯁꯨꯕꯗ ꯄꯨꯡꯗꯣꯟ ꯃꯅꯥ ꯐꯨꯠꯂꯒꯁꯨ ꯊꯛꯄ ꯌꯥꯏ ꯑꯗꯣ ꯑꯇꯣꯞ ꯑꯇꯣꯞꯄ ꯀꯝꯐꯣꯏ ꯃꯇꯣꯟꯒꯨꯝꯕꯁꯨ ꯑꯨꯗꯝ ꯐꯨꯠꯂꯒ ꯑꯗꯨꯝ ꯊꯛꯄ ꯌꯥꯒꯅꯤ ꯃꯔꯨ ꯑꯣꯏꯅ ꯍꯩꯔꯤꯠ ꯍꯩꯔꯤꯠ ꯑꯐꯛꯄꯁꯤ ꯌꯥꯝ ꯐꯩꯌꯦ ꯈꯣꯡ ꯍꯥꯝꯗꯗꯤ ꯑꯗꯨ ꯁꯤꯖꯤꯟꯅꯕꯤꯌꯨ